ꯀ꯭ꯂꯥꯁ ꯐꯖꯅ ꯂꯩꯋꯦ ꯑꯗꯨꯒ ꯁ꯭ꯀꯨꯜ ꯀꯦ ꯑꯦꯝ ꯕ꯭ꯂꯨꯃꯤꯡ ꯅ꯭ꯌꯨ ꯄꯕ꯭ꯂꯤꯛ ꯏꯁꯇꯔꯟ ꯁꯉꯥꯏꯌꯨꯝꯐꯝ ꯍꯥꯌꯔ ꯁꯦꯀꯦꯟꯗꯔꯤ ꯁ꯭ꯀꯨꯜ ꯑꯗꯣ ꯑꯌꯥꯝꯕꯅ ꯁ꯭ꯀꯨꯜ ꯃꯤ ꯑꯌꯥꯝꯕꯅ ꯇꯝꯅꯕ ꯁ꯭ꯀꯨꯜꯗꯤ ꯀꯦ ꯑꯦꯝ ꯁꯦ ꯑꯗꯨꯝ ꯑꯌꯥꯝꯕꯅ ꯇꯝꯅꯩ ꯀꯣꯆꯤꯡꯒꯨꯝꯕ ꯇ꯭ꯋꯨꯏꯁꯟ ꯆꯠꯄ ꯁꯤ ꯑꯅꯛꯄꯗ ꯆꯠꯄꯁꯨ ꯌꯥꯎꯋꯦ ꯑꯔꯥꯞꯄꯗ ꯆꯠꯄꯁꯨ ꯌꯥꯎꯋꯦ ꯑꯗꯨ ꯇ꯭ꯌꯨꯏꯁꯟꯗꯤ ꯌꯨꯝꯗ ꯁꯨꯝ ꯇꯧꯕꯁꯨ ꯌꯥꯏꯋꯦ ꯑꯌꯥꯝꯕꯅ ꯌꯨꯝꯗ ꯇꯧꯒꯜꯂꯦ ꯄꯩꯁꯥ ꯊꯥꯗ ꯆꯥꯝꯃꯉꯥꯒꯨꯝꯕ ꯆꯍꯨꯝꯒꯨꯝꯕ ꯁꯨꯃꯥꯏ ꯂꯧꯋꯦ ꯑꯗꯩ ꯁ꯭ꯀꯨꯜ ꯁꯇꯟꯒꯤꯁꯨ ꯃꯤ ꯑꯁꯨꯝ ꯇꯝꯅꯩ ꯑꯗꯨꯒ ꯀꯣꯂꯦꯖꯀꯤꯅ ꯑꯃꯨꯛ ꯋꯥꯏꯈꯣꯝ ꯃꯅꯤꯗ ꯇꯝꯅꯩ ꯑꯌꯥꯝꯕꯅ ꯋꯥꯏꯈꯣꯝ ꯃꯅꯤꯗ ꯑꯗꯨꯝ ꯇꯝꯅꯔꯦ